ꯃꯦꯗꯥꯝ ꯀꯩꯅꯣꯝꯇ ꯍꯪꯒꯦ ꯁꯤ ꯃꯄꯥꯟ ꯂꯣꯝꯗꯒꯤ ꯂꯥꯛꯄꯅꯦꯕꯀꯣ ꯑꯗꯨ ꯃꯅꯤꯄꯨꯔꯗ ꯅꯨꯃꯤꯠ ꯈꯔ ꯂꯩ ꯑꯗꯨꯒꯤ ꯂꯩꯐꯝ ꯆꯥꯐꯝꯒꯤ ꯈꯔ ꯁꯤꯟꯕꯤꯕ ꯌꯥꯒꯗ꯭ꯔꯥ ꯑꯩ ꯒꯨꯝꯕ ꯂꯩꯒꯗꯕ ꯍꯣꯏ ꯑꯦ ꯁꯤ ꯍꯣꯏ ꯑꯦ ꯁꯤ ꯌꯥꯎꯕꯗꯨ ꯄꯥꯝꯃꯤ ꯑꯗꯨ ꯑꯦ ꯁꯤꯒꯤꯅ ꯃꯃꯜ ꯀꯌꯥ ꯂꯩꯒꯦ ꯑꯗꯨꯒ ꯌꯥꯎꯗꯕꯗꯨꯅ ꯀꯌꯥ ꯂꯩꯒꯦ ꯑꯣ ꯑꯣ ꯌꯥꯝ ꯅꯨꯡꯉꯥꯏꯔꯦ ꯑꯗꯨꯗꯤ ꯃꯦꯗꯥꯝ ꯈꯔ ꯁꯤꯟꯕꯤꯕ ꯇꯥꯔꯦ ꯃꯦꯗꯥꯝꯅ ꯄꯨꯡ ꯑꯩꯠ ꯊꯥꯔꯇꯤ ꯑꯗꯥꯏꯗ ꯂꯥꯛꯀꯦ ꯍꯣꯏ ꯍꯣꯏ ꯍꯣꯏ ꯅꯨꯡꯉꯥꯏꯖꯔꯦ ꯃꯦꯗꯥꯝ